ꯁꯤ ꯃꯦꯝ ꯗꯨꯀꯥꯟ ꯐꯝꯕꯤꯗꯨ ꯑꯣꯏꯕꯤꯔꯕꯣ ꯃꯦꯝ ꯑꯩꯁꯤ ꯀꯣꯜ ꯂꯤꯛ ꯈꯔ ꯍꯪꯖꯒꯦ ꯇꯧꯕ ꯃꯦꯝ ꯃꯦꯝꯒꯤ ꯀꯣꯜ ꯂꯤꯛ ꯌꯣꯟꯐꯝꯗ ꯆꯥ ꯒ꯭ꯂꯥꯁ ꯗꯔꯖꯟꯗ ꯀꯌꯥ ꯄꯤꯒꯦ ꯃꯦꯝ ꯑꯅꯧꯕ ꯆꯥ ꯒ꯭ꯂꯥꯁꯀ ꯂꯥꯛꯄꯤꯕ꯭ꯔꯣꯕ ꯎꯝ ꯑꯣ ꯃꯦꯝ ꯑꯩꯁꯤ ꯀꯣꯜ ꯂꯤꯛ ꯑꯇꯣꯞꯄ ꯈꯔꯁꯨ ꯌꯦꯡꯖꯅꯤꯡꯕ ꯃꯦꯝ ꯃꯦꯝ ꯄꯨꯈꯝ ꯐꯥꯏꯕꯔꯒꯤꯒꯨꯝꯕꯗꯤ ꯌꯥꯎꯕꯤꯕ꯭ꯔꯥ ꯍꯣꯏ ꯃꯦꯝ ꯑꯗꯣ ꯃꯦꯝ ꯈꯔꯒ ꯍꯪꯖꯒꯦ ꯃꯦꯝ ꯑꯩꯈꯣꯏꯒꯤ ꯏꯁꯇꯤꯜꯒꯤ ꯇꯦꯡꯒꯣꯠꯇꯨꯁꯨ ꯌꯥꯎꯕꯤꯕ꯭ꯔꯣ ꯑꯣ ꯃꯦꯝ ꯑꯣ ꯃꯦꯝꯗ ꯍꯪꯅꯤꯡꯗꯅ ꯀꯣꯜꯁꯤ ꯇꯧꯔꯛꯄꯅꯦ ꯃꯦꯝ ꯑꯗꯣ ꯑꯩꯈꯣꯏꯒꯤ ꯒ꯭ꯂꯥꯁ ꯆꯥ ꯒ꯭ꯂꯥꯁ ꯀꯔꯤ ꯍꯥꯏꯗꯣꯏꯅꯣ ꯀꯔꯤꯒꯤ ꯂꯤꯛꯂꯤ ꯁꯦꯠꯀꯤ ꯑꯣꯏꯕꯗꯣ ꯌꯥꯎꯕꯤꯕ꯭ꯔꯣ ꯑꯗꯨꯒꯤꯗꯨ ꯗꯤꯖꯥꯏꯟ ꯀꯔꯝ ꯀꯔꯝꯕ ꯂꯥꯛꯄꯒꯦ ꯗꯤꯖꯥꯏꯟꯁꯤ ꯍꯟꯅꯤꯡꯕ ꯑꯩꯅ ꯄꯥꯝꯖꯕꯗꯤ ꯃꯦꯝ ꯑꯩꯈꯣꯏꯒꯤ ꯔꯥꯎꯟ ꯑꯣꯏ ꯇꯧꯔꯒ ꯅꯦꯝꯇꯛ ꯇꯧꯕꯗꯣ ꯑꯗꯨꯗꯨ ꯄꯥꯝꯖꯕ ꯑꯇꯣꯞꯄ ꯃꯦꯝ ꯑꯅꯧꯕ ꯄꯣꯠ ꯆꯩ ꯀꯔꯝ ꯀꯔꯝꯕ ꯄꯨꯕꯤꯔꯛꯂꯒꯦ ꯎꯝ ꯑꯩꯁꯤ ꯄꯣꯠ ꯈꯔ ꯂꯧꯒꯗꯕ ꯑꯗꯨꯒꯤ ꯃꯦꯝꯗ ꯍꯪꯖꯕꯅꯦ ꯑꯣ ꯃꯦꯝ ꯑꯩꯁꯤ ꯄꯣꯠꯁꯤ ꯃꯦꯝꯗ ꯍꯪꯂꯤꯁꯤꯗꯒꯤꯁꯨ ꯈꯔ ꯍꯪꯅꯤꯡꯂꯤꯕ ꯃꯦꯝ ꯑꯩꯈꯣꯏ ꯗꯤꯟꯅꯔ ꯁꯦꯠ ꯁꯦꯠꯒꯨꯝꯕꯗꯨꯗꯤ ꯌꯥꯎꯕꯔꯣ ꯑꯥ ꯑꯗꯨ ꯃꯑꯣꯡꯁꯤ ꯀꯔꯝ ꯀꯔꯝꯕ ꯃꯑꯣꯡꯗ ꯂꯩꯕꯤꯕꯅꯣ ꯑꯣ ꯑꯗꯨꯗꯤ ꯃꯦꯝ ꯑꯩ ꯂꯥꯛꯂꯒ ꯌꯦꯡꯖꯔꯒꯦ ꯃꯦꯝꯗ ꯍꯥꯟꯅ ꯀꯣꯜ ꯇꯧꯔꯒ ꯍꯪꯖꯔꯛꯄꯅꯦ ꯃꯦꯝ ꯑꯗꯨꯗꯤ ꯊꯝꯖꯔꯒꯦ ꯎꯝ